ꯍꯜꯂꯣ ꯁꯤ ꯏꯆꯦ ꯅꯠꯇ꯭ꯔꯣ ꯏꯆꯦ ꯅꯍꯥꯟ ꯆꯍꯥꯎ ꯂꯧꯅꯦꯅ ꯍꯥꯏꯔꯝꯕꯗꯣ ꯆꯍꯥꯎ ꯑꯃꯨꯕꯤ ꯑꯗꯣ ꯀꯩꯅꯣ ꯎꯝ ꯁꯤ ꯀꯩꯅꯣꯗ ꯐꯧ ꯑꯣꯏꯅ ꯃꯣꯟꯗ ꯆꯠꯂꯦꯕꯀꯣ ꯃꯣꯟꯗꯗꯤ ꯂꯨꯄꯥ ꯂꯤꯁꯤꯡ ꯑꯅꯤ ꯌꯧꯒꯦꯅ ꯇꯧꯔꯦꯕ ꯑꯗꯒꯤ ꯆꯦꯡ ꯀꯦꯖꯤꯗꯅꯅꯦ ꯁꯦꯚꯦꯟꯇꯤ ꯐꯥꯏꯚ ꯁꯨ ꯁꯥꯔꯒꯦ ꯑꯩꯇꯤ ꯑꯩꯇꯤꯗꯗꯤ ꯀꯩꯅꯣ ꯇꯧꯕꯅꯦꯕ ꯕꯖꯥꯔꯗꯒ ꯌꯣꯜꯂꯤꯗꯣ ꯑꯗꯣ ꯏꯆꯦꯅ ꯂꯧꯒꯦ ꯍꯥꯏꯔꯒꯗ ꯀꯦꯖꯤ ꯇꯔꯥ ꯑꯗꯨꯃꯥꯏꯅ ꯂꯧꯒꯦ ꯍꯥꯏꯅ ꯐꯣꯔꯇꯤ ꯐꯥꯏꯚꯇꯣ ꯑꯦ ꯁꯦꯚꯦꯟꯇꯤ ꯐꯥꯏꯚꯇꯣ ꯁꯥꯕꯤꯔꯒꯦꯕ ꯑꯗꯨ ꯏꯆꯦ ꯍꯧꯖꯤꯛ ꯏꯆꯦꯅ ꯀꯩꯗꯧꯉꯩꯅꯣꯕ ꯏꯆꯦꯅ ꯀꯩꯅꯣ ꯇꯧ ꯀꯩꯅꯣ ꯇꯧꯒꯦ ꯂꯧꯕ ꯂꯥꯛꯄ ꯉꯝꯗꯣꯏꯁꯦ ꯑꯥ ꯑꯥ ꯑꯗꯣ ꯑꯩꯈꯣꯏ ꯍꯧꯖꯤꯛ ꯍꯧꯖꯤꯛꯁꯤꯅꯅꯦ ꯀꯩꯅꯣ ꯇꯧꯕ ꯆꯦꯡ ꯑꯩꯅ ꯈꯔ ꯇꯛꯂꯨꯕ ꯈꯔ ꯂꯩꯔꯤꯁꯤꯅꯅꯦ ꯁꯤ ꯃꯤꯒꯤ ꯀꯩꯅꯣꯗ ꯇꯧꯔꯣ ꯄꯤꯔꯒ ꯂꯩꯔꯣ ꯍꯥꯏꯔꯕꯅꯦ ꯏꯆꯦꯅ ꯀꯩꯅꯣ ꯑꯣꯏꯅ ꯐꯧ ꯑꯣꯏꯅ ꯂꯧꯒꯦ ꯍꯥꯏꯔꯁꯨ ꯑꯗꯨꯝ ꯌꯥꯅꯤꯕ ꯐꯧ ꯑꯣꯏꯅ ꯂꯧꯒꯦꯁꯨ ꯌꯥꯅꯤ ꯍꯥꯏꯕꯗꯤ ꯀꯩꯒꯤꯅꯣ ꯍꯥꯏꯔꯀꯥꯟꯗ ꯑꯩ ꯄꯦꯛꯊꯣꯛꯄ ꯐꯧ ꯈꯔꯁꯨ ꯂꯩꯔꯤ ꯑꯗꯒꯤ ꯇꯛꯄꯗꯨꯅ ꯑꯃꯨꯛ ꯀꯩꯅꯣ ꯏꯆꯦꯅ ꯉꯁꯤꯒꯨꯝꯕ ꯂꯧꯔꯒꯗꯤ ꯉꯁꯤꯒꯨꯝꯕ ꯑꯉꯥꯡ ꯊꯔꯛꯑꯒ ꯂꯧꯔꯕ ꯉꯝꯗꯧꯔꯒꯗꯤ ꯀꯦꯖꯤ ꯇꯔꯥꯗꯣ ꯑꯗꯨꯝ ꯇꯔꯥ ꯑꯣꯏꯔꯣ ꯃꯉꯥ ꯑꯣꯏꯔꯣ ꯑꯗꯨꯝ ꯈꯥꯏꯔꯒꯦꯕꯀꯣ ꯑꯁꯤ ꯑꯩꯅ ꯗꯦꯜꯂꯤꯔꯣꯝꯗꯁꯨ ꯃꯣꯏꯒꯤ ꯀꯩꯅꯣꯒꯤ ꯀꯩꯅꯣ ꯃꯣꯏꯒꯤ ꯇ꯭ꯔꯦꯠ ꯐꯤꯌꯔꯗ ꯁꯨꯝ ꯈꯤꯇꯪ ꯌꯣꯜꯂꯨꯅꯤ ꯍꯥꯏꯕ ꯃꯅꯤꯄꯨꯔꯒꯤ ꯀꯥꯡꯒꯨ ꯑꯃ ꯏꯝꯐꯥꯜ ꯂꯣꯝꯗꯩꯁꯨ ꯂꯥꯛꯅꯦꯕ ꯑꯥ ꯇꯛꯎꯔꯕ

ꯑꯥ ꯑꯗꯣ ꯑꯗꯣ ꯍꯧꯖꯤꯛꯀꯤ ꯀꯩꯅꯣꯒꯨꯝꯕ ꯂꯩꯅꯤ ꯏꯆꯦꯅ ꯀꯦꯖꯤ ꯇꯔꯥ ꯄꯥꯝꯃꯦ ꯀꯨꯟ ꯄꯥꯝꯃꯦ ꯑꯗꯨꯝ ꯌꯥꯅꯤꯕꯀꯣ ꯑꯗꯨꯕꯨꯗꯤ ꯑꯩꯉꯣꯟꯗ ꯂꯩꯔꯤꯁꯤꯅ ꯑꯩꯉꯣꯟꯗ ꯂꯩꯔꯤꯁꯤꯅꯅꯦ ꯍꯧꯖꯤꯛꯀꯤ ꯃꯣꯏꯒꯤ ꯈꯥꯏꯌꯣ ꯍꯥꯏꯔꯤꯁꯤꯒ ꯏꯆꯦꯒꯤ ꯀꯌꯥ ꯄꯥꯝꯕꯅꯣ ꯍꯪꯉꯤꯁꯤꯅꯅꯦ ꯏꯆꯦꯒꯤ ꯑꯄꯥꯝꯕꯗꯣ ꯏꯆꯦꯒꯤꯗꯨꯅ ꯍꯥꯟꯅ ꯍꯥꯏꯔꯝꯕ ꯀꯧꯕꯅꯤꯅ ꯏꯆꯦꯒꯤꯗꯨꯗ ꯀꯩꯅꯣ ꯇꯧꯍꯟꯒꯦ ꯈꯔ ꯌꯥꯝꯕꯗꯣ ꯄꯤꯔꯒ ꯀꯩꯅꯣ ꯇꯧꯒꯦꯅ ꯇꯧꯕ ꯑꯣ ꯃꯣꯟꯗꯕꯨꯗꯤ ꯑꯥ ꯏꯆꯦꯅ ꯂꯧꯒꯦ ꯍꯥꯏꯔꯗꯤ ꯃꯣꯟꯗ ꯐꯧ ꯀꯩꯅꯣꯗ ꯐꯧꯗꯣ ꯑꯄꯦꯛꯄꯁꯨ ꯂꯩꯕꯅꯤꯅꯅꯦ ꯑꯁꯤꯁꯦ ꯑꯩ ꯆꯪꯕ ꯌꯥꯕ ꯌꯥꯗꯕ ꯍꯥꯏꯅ ꯑꯩꯈꯣꯏ ꯏꯃꯥ ꯍꯣꯏꯅꯁꯨ ꯍꯥꯏꯕ ꯂꯩꯌꯦꯕꯀꯣ ꯑꯗꯨꯅ ꯅꯨꯃꯤꯠꯁꯦ ꯐꯔꯛ ꯇꯥꯗꯅꯕ ꯏꯆꯦ ꯀꯩꯅꯣ ꯄꯦꯛꯊꯣꯛꯄ ꯃꯣꯟ ꯑꯅꯤꯒꯤ ꯆꯥꯡꯗꯤ ꯂꯩꯅꯤ ꯃꯣꯟꯗꯅ ꯑꯩꯅ ꯍꯧꯖꯤꯛ ꯏꯆꯦꯗ ꯄꯤꯍꯟꯅꯤꯡꯉꯤꯁꯦ ꯂꯤꯁꯤꯡ ꯑꯃꯒ ꯆꯅꯤꯄꯥꯟ ꯑꯗꯨꯃꯥꯏꯅ ꯁꯥꯕ ꯉꯝꯒꯗ꯭ꯔꯥ ꯑꯗꯣ ꯏꯆꯦꯅ ꯁꯥꯕ ꯉꯝꯅꯤ ꯍꯥꯏꯔꯒꯅꯀꯣ ꯑꯇꯩ ꯀꯅꯥꯗꯁꯨ ꯀꯩꯅꯣ ꯇꯧꯔꯔꯣꯏ ꯄꯤꯊꯣꯛ ꯑꯔꯣꯏ ꯑꯗꯨ ꯑꯁꯤꯗ ꯏꯆꯦꯗ ꯑꯗꯨꯝ ꯏꯆꯦꯅ ꯑꯗꯨꯝ ꯂꯧꯔꯨ ꯂꯥꯛꯑꯣꯅ ꯍꯥꯏꯒꯦ ꯇꯧꯕ ꯑꯗꯨ ꯏꯆꯦꯒꯤꯗꯤ ꯕꯦꯛ ꯑꯩꯅ ꯁꯪꯕ ꯍꯥꯏꯁꯦ ꯀꯩꯅꯣ ꯇꯧꯋꯦꯕꯀꯣ ꯑꯉꯥꯡꯈꯩꯒꯤ ꯀꯩꯅꯣ ꯃꯌꯥꯒ ꯑꯣꯏꯔꯛꯄꯒ ꯃꯣꯏꯒꯤ ꯇꯨꯏꯁꯟ ꯇꯨꯏꯁꯟ ꯆꯠꯄꯒ ꯊꯤꯟꯗꯣꯛ ꯊꯤꯟꯖꯤꯟ ꯑꯗꯒꯤ ꯃꯣꯏꯒꯤ ꯁ꯭ꯀꯨꯜ ꯆꯠꯄꯒꯤ ꯑꯗꯒꯤ ꯑꯩꯒꯤꯁꯨ ꯊꯕꯛ ꯆꯠꯄꯒꯤ ꯃꯌꯥꯝ ꯑꯃ ꯇꯧꯕ ꯑꯗꯨꯅ ꯀꯩꯅꯣꯁꯦ ꯐꯔꯛ ꯇꯥꯗꯣꯏꯕ ꯑꯗꯣ ꯏꯆꯦꯅ ꯏꯆꯦꯅ ꯂꯥꯛꯇꯣꯏꯁꯤꯅꯅꯦ ꯁꯦ ꯐꯧ ꯑꯣꯏꯅ ꯐꯧ ꯑꯣꯏꯅ ꯂꯧꯔꯔꯗꯤ ꯄꯦꯛꯊꯣꯛꯄ ꯂꯩ ꯏꯆꯦ ꯑꯣ ꯑꯗꯨ ꯑꯣꯏꯔꯒꯅ ꯏꯆꯦ ꯀꯩꯅꯣꯗ ꯂꯥꯛꯄꯤꯔꯣ ꯑꯥ ꯃꯣꯟ ꯀꯨꯟꯒꯨꯝꯕ ꯆꯦꯡꯗ ꯂꯧꯕ ꯑꯣꯏꯔꯒꯅ ꯃꯣꯟ ꯀꯨꯟ ꯀꯨꯟꯒꯨꯝꯕꯗꯣ ꯍꯌꯦꯡ ꯍꯪꯆꯤꯠ ꯁꯤꯗ ꯀꯩꯅꯣ ꯇꯧꯕ ꯌꯥꯔꯦ ꯑꯩ ꯄꯩꯁꯥꯁꯨ ꯈꯔ ꯆꯤꯟꯅꯕꯩꯅꯦꯕ ꯎꯝ ꯇꯛ ꯇꯛ ꯑꯁꯤꯗ ꯏꯆꯦꯅ ꯇꯛꯍꯟꯅꯤꯡꯉꯒꯅ ꯅꯨꯃꯤꯠ ꯈꯔ ꯑꯃꯨꯛ ꯉꯥꯏꯗ ꯌꯥꯗꯧ ꯃꯥꯟꯗꯕ ꯑꯣ ꯐꯔꯦ ꯐꯔꯦ ꯑꯗꯨꯗꯤ ꯏꯆꯦ ꯀꯩꯅꯣꯗ ꯉꯁꯤꯁꯦ ꯇꯥꯔꯤꯛ ꯇꯔꯥ ꯇꯔꯦꯠ ꯑꯣꯏꯔꯗꯤ ꯇꯥꯔꯤꯛ ꯀꯨꯟꯒ ꯃꯥꯊꯣꯏ ꯅꯤꯊꯣꯏ ꯑꯗꯥꯏꯗ ꯂꯥꯛꯑꯒꯦꯔꯣ ꯑꯗꯨꯗ ꯍꯣꯏ ꯍꯣꯏ ꯐꯔꯦ ꯐꯔꯦ ꯏꯆꯦ ꯑꯗꯨꯗ ꯑꯗꯨꯝ ꯂꯥꯛꯄꯤꯔꯣꯀꯣ ꯍꯣꯏ ꯍꯣꯏ ꯍꯣꯏ ꯊꯝꯃꯦ ꯊꯝꯃꯦ